ꯁꯤꯕꯨ ꯀꯅꯥ ꯑꯣꯏꯕꯤꯔꯒꯦ ꯗꯨꯀꯥꯟ ꯃꯄꯨ ꯑꯣꯏꯕꯤꯔꯕꯣ ꯑꯣ ꯑꯗꯨ ꯑꯩ ꯀꯩꯒꯨꯝꯕ ꯑꯝꯇ ꯍꯤꯗꯥꯛ ꯅꯨꯡꯗꯥꯛꯀꯤ ꯋꯥꯔꯤ ꯍꯥꯏꯔꯛꯀꯦ ꯀꯩꯅꯣ ꯇꯧꯋꯤ ꯑꯩꯒꯤ ꯀꯩꯅꯣꯒ ꯀꯣꯕꯤ ꯂꯧ ꯁꯪꯉꯝ ꯑꯃꯃꯨꯛꯀ ꯑꯗꯒꯤ ꯍꯪꯒꯥꯝ ꯀꯩꯅꯣꯗ ꯂꯧꯈꯥꯏꯃꯨꯛꯀ ꯑꯗꯒꯤ ꯄꯣꯠ ꯆꯩ ꯈꯔ ꯀꯩꯅꯣ ꯇꯧꯋꯦ ꯆꯅꯝ ꯇꯤꯜꯍꯧ ꯈꯔ ꯌꯥꯝ ꯊꯥꯖꯩꯌꯦꯕ ꯑꯗꯨꯝ ꯃꯅꯥ ꯃꯁꯤꯡ ꯌꯥꯝꯅ ꯉꯥꯡꯁꯤꯜꯂꯛꯄ ꯑꯗꯒꯤ ꯃꯅꯥ ꯄꯥꯊꯕ ꯃꯇꯣꯟ ꯉꯥꯡꯕꯤ ꯆꯅꯝꯗꯨꯁꯨ ꯃꯇꯣꯟ ꯉꯥꯡꯕꯤ ꯇꯧꯔꯦ ꯑꯗꯒꯤ ꯀꯣꯕꯤꯗꯨꯁꯨ ꯃꯈꯣꯡ ꯆꯥꯊꯠꯄꯤ ꯇꯧꯔꯦ ꯑꯗꯒꯤ ꯍꯤꯗꯥꯛ ꯅꯨꯡꯗꯥꯛ ꯀꯔꯤ ꯀꯔꯤ ꯈꯔ ꯀꯔꯤ ꯀꯔꯤ ꯆꯪꯒꯗꯒꯦ ꯀꯝꯗꯧꯒꯗꯒꯦ ꯑꯗꯨꯅ ꯀꯌꯥꯝ ꯂꯧꯕ ꯌꯥꯒꯗꯒꯦ

ꯑꯗꯨ ꯍꯧꯖꯤꯛ ꯍꯧꯖꯤꯛ ꯍꯤꯗꯥꯛꯁꯤ ꯂꯧꯗ꯭ꯔꯤꯉꯩꯗ ꯏꯁꯤꯡ ꯆꯥꯏꯕꯤꯒꯗ꯭ꯔꯥ ꯑꯗꯨ ꯅꯠꯇꯕꯤ ꯆꯥꯏꯗꯕꯤꯗ ꯀꯣ ꯍꯤꯗꯥꯛꯇꯨꯒ ꯀꯣꯟꯅ ꯆꯥꯏꯒꯗ꯭ꯔꯥ ꯀꯝꯗꯧꯒꯗꯒꯦ

ꯑꯗꯨ ꯀꯩꯅꯣꯗ ꯑꯥꯜꯂꯨꯒꯤ ꯑꯩꯈꯣꯏꯒꯤ ꯀꯩꯅꯣꯝꯁꯨ ꯍꯥꯏꯖꯔꯛꯀꯦ ꯑꯥꯜꯂꯨꯁꯤ ꯀꯩꯅꯣꯅꯤ ꯇꯤꯜ ꯍꯨꯠꯄꯤ ꯌꯥꯝꯅ ꯇꯤꯜ ꯥꯆꯥꯕꯤ ꯇꯥꯔꯦ ꯑꯥꯜꯂꯨꯁꯤꯁꯨ ꯍꯤꯗꯥꯛ ꯂꯩꯇꯕ꯭ꯔꯣ ꯑꯗꯨ ꯆꯅꯝ ꯆꯅꯝ ꯃꯔꯨ ꯆꯥꯎꯈꯠꯅꯤꯡꯉꯥꯏꯗꯤ ꯂꯩꯕ꯭ꯔꯥ

ꯑꯣ ꯑꯗꯨꯗꯤ ꯀꯩꯅꯣꯗ ꯀꯩꯗꯧꯉꯩ ꯂꯥꯛꯎꯒꯦ ꯗꯨꯀꯥꯟꯗ ꯀꯝꯗꯧꯒꯦ ꯑꯣ ꯑꯗꯨꯗꯤ ꯑꯩ ꯍꯌꯦꯡ ꯂꯥꯛꯑꯔꯣꯏꯒꯦ ꯍꯪꯆꯤꯠꯀꯨꯝꯕ ꯑꯣꯏꯅ ꯂꯥꯛꯑꯒꯦ